ꯕꯤꯖꯤꯅꯦꯁꯅ ꯑꯩꯉꯣꯟꯗ ꯏꯟꯁꯄꯥꯌꯔ ꯇꯧꯕ ꯍꯥꯏꯔꯗꯤ ꯑꯩꯈꯣꯏ ꯂꯩꯀꯥꯏꯗ ꯁꯨꯝ ꯄꯥꯟꯗꯨꯀꯥꯟ ꯃꯆꯥ ꯃꯆꯥ ꯇꯧꯕꯈꯣꯏ ꯎꯔꯒ ꯃꯣꯏꯅ ꯐꯪꯈꯤꯕ ꯄꯩꯁꯥꯁꯤꯡꯁꯦ ꯑꯩꯅ ꯀꯔꯤꯒꯨꯝꯕ ꯒ꯭ꯔꯣꯁꯔꯤ ꯑꯃ ꯆꯥꯎꯅ ꯍꯥꯡꯂꯝꯂꯗꯤ ꯁꯤ ꯂꯩꯀꯥꯏꯗ ꯑꯥ ꯖꯥꯔꯗ ꯆꯠꯂꯒ ꯋꯥꯅ ꯂꯧꯕ ꯁꯔꯨꯛꯄꯨꯗꯤ ꯑꯩ ꯌꯨꯝ ꯃꯅꯥꯛꯇ ꯁꯨꯃꯥꯏꯅ ꯍꯣꯜꯁꯦꯜꯒꯤ ꯔꯦꯠꯇ ꯑꯩꯅ ꯒ꯭ꯔꯣꯁꯔꯤ ꯑꯃ ꯆꯥꯎꯅ ꯍꯥꯡꯂꯗꯤ ꯑꯗꯨ ꯃꯣꯏꯉꯣꯟꯗꯁꯨ ꯀꯥꯟꯅꯕ ꯐꯪꯒꯅꯤ ꯑꯩꯉꯣꯟꯗꯁꯨ ꯀꯥꯟꯅꯕ ꯐꯪꯒꯅꯤ ꯍꯥꯏꯕꯁꯦ ꯑꯩꯅ ꯃꯣꯏꯒꯤ ꯗꯨꯀꯥꯟ ꯃꯆꯥ ꯃꯆꯥ ꯍꯥꯡꯕ ꯎꯔꯒ ꯑꯩꯉꯣꯟꯗ ꯌꯥꯝ ꯏꯟꯁꯄꯥꯌꯔ ꯇꯧꯋꯤ ꯑꯗꯨꯅ ꯑꯩꯅ ꯕꯤꯖꯤꯅꯦꯁꯁꯤ ꯌꯥꯝ ꯇꯧꯅꯤꯡꯉꯤ ꯒ꯭ꯔꯣꯁꯔꯤꯒꯤ ꯑꯗꯨꯒ ꯆꯥꯎꯅ ꯍꯥꯡꯂꯒ ꯃꯤ ꯑꯋꯥꯕ ꯕꯖꯥꯔ ꯆꯠꯂꯒ ꯈꯨꯟꯒꯤ ꯑꯋꯥꯕꯁꯨ ꯑꯩꯅ ꯇꯣꯛꯍꯟꯅꯤꯡꯉꯤ ꯑꯗꯨꯅ ꯑꯩꯅ ꯕꯤꯖꯤꯅꯦꯁꯁꯤ ꯄꯥꯟ ꯗꯨꯀꯥꯟ ꯃꯆꯥ ꯃꯆꯥ ꯇꯧꯕꯁꯤꯡ ꯎꯔꯒ ꯑꯩꯉꯣꯟꯗ ꯒ꯭ꯔꯣꯁꯔꯤ ꯆꯥꯎꯅ ꯍꯥꯡꯅꯤꯡꯕꯒꯤ ꯑꯃ ꯑꯩꯉꯣꯟꯗ ꯏꯟꯁꯄꯥꯌꯔ ꯌꯥꯝ ꯂꯥꯛꯑꯦ ꯑꯗꯨꯅ ꯑꯩ ꯑꯗꯨꯒꯤ ꯄꯥꯟ ꯗꯨꯀꯥꯟ ꯃꯆꯥ ꯃꯆꯥ ꯇꯧꯕꯈꯣꯏ ꯎꯔꯒ ꯑꯩꯉꯣꯟꯗ ꯑꯗꯨꯒꯤ ꯃꯔꯝꯅ ꯑꯩꯕꯨ ꯌꯥꯝ ꯏꯟꯁꯄꯥꯌꯔ ꯇꯧꯍꯜꯂꯒ ꯑꯩꯁꯦ ꯕꯤꯖꯤꯅꯦꯁꯁꯤ ꯍꯧꯅꯤꯡꯉꯦ ꯒ꯭ꯔꯣꯁꯔꯤꯒꯤ ꯆꯥꯎꯅ ꯑꯃ ꯍꯥꯡꯅꯤꯡꯉꯦ